ꯍꯧꯈꯤꯕ ꯇꯥꯡ ꯐꯤꯞꯇꯤꯟ ꯁꯦꯞꯇꯦꯝꯕꯔ ꯇ꯭ꯋꯦꯟꯇꯤ ꯇ꯭ꯋꯦꯟꯇꯤ ꯐꯣꯔꯗ ꯒꯨꯍꯥꯇꯤ ꯇꯨ ꯗꯦꯜꯍꯤ ꯆꯠꯅꯅꯕꯒꯤꯗꯃꯛ ꯔꯥꯖꯙꯥꯅꯤꯒꯤ ꯇ꯭ꯔꯦꯟ ꯕꯨꯛ ꯇꯧꯈꯤꯕꯅꯤ ꯑꯗꯨꯕꯨ ꯇꯧꯈ꯭ꯔꯕ꯭ꯔ ꯇꯧꯗ꯭ꯔꯤꯕ꯭ꯔ ꯍꯥꯏꯕꯗꯨ ꯑꯩ ꯈꯪꯕ ꯉꯝꯗ꯭ꯔꯦ ꯑꯗꯨꯅ ꯈꯪꯕ ꯉꯝꯅꯉꯥꯏꯒꯤꯗꯃꯛꯇ ꯅꯣꯏꯒꯤ ꯃꯇꯦꯡꯗꯒꯤ ꯑꯩꯒꯤ ꯄꯤ ꯑꯦꯟ ꯑꯥꯔ ꯅꯝꯕꯔ ꯇꯨ ꯑꯦꯠ ꯋꯥꯟ ꯐꯥꯏꯚ ꯑꯦꯠ ꯊ꯭ꯔꯤ ꯋꯥꯟ ꯑꯦꯠ ꯇꯨ ꯇꯨ ꯑꯃꯁꯨꯡ ꯑꯩꯒꯤ ꯑꯥꯏ ꯗꯤꯅ ꯖꯦꯔꯣ ꯗꯕꯂ꯭ꯌꯨ ꯑꯥꯔ ꯄꯤ ꯀꯦ ꯖꯦꯔꯣ ꯅꯥꯏꯟ ꯊ꯭ꯔꯤ ꯇꯨ ꯁꯤ ꯑꯁꯤꯗ ꯑꯃꯨꯛꯇꯪ ꯆꯦꯛ ꯇꯧꯕꯤꯕ ꯌꯥꯒꯗ꯭ꯔꯥ ꯆꯥꯟꯕꯤꯗꯨꯅ